ꯍꯜꯂꯣ ꯏꯕꯨꯡꯉꯣ ꯃꯁꯤ ꯁ꯭ꯋꯤꯒꯤꯒꯤ ꯄꯣꯠ ꯊꯤꯟꯕ ꯀꯥꯡꯕꯨꯗꯨꯔ ꯑꯩꯅꯗꯤ ꯑꯣꯝꯂꯦꯠ ꯄ꯭ꯂꯦꯠ ꯑꯅꯤ ꯊꯤꯟꯕꯤꯔꯛꯎ ꯑꯅ ꯍꯥꯏꯈ꯭ꯔꯒ ꯅꯈꯣꯏꯅ ꯑꯣꯟꯅ ꯇꯩꯅꯅ ꯊꯤꯟꯖꯜꯂꯛꯑꯦ ꯃꯔꯝ ꯑꯗꯨꯅ ꯅꯈꯣꯏꯅ ꯑꯩꯅ ꯇꯧꯈꯤꯕ ꯑꯣꯔꯗꯔꯗꯣ ꯑꯃꯨꯛ ꯍꯟꯅ ꯐꯪꯍꯟꯅꯕꯒꯤꯗꯃꯛꯇ ꯅꯈꯣꯏ ꯁꯤꯟꯗꯣꯛ ꯁꯤꯟꯖꯤꯟ ꯇꯧꯕꯤꯔꯒ ꯌꯥꯝꯅ ꯊꯨꯕ ꯃꯇꯝꯗ ꯑꯩꯅ ꯑꯣꯔꯗꯔ ꯇꯧꯖꯈꯤꯕ ꯄꯣꯠ ꯑꯗꯨ ꯐꯪꯍꯟꯕꯤꯌꯨ ꯍꯥꯏꯅ ꯍꯥꯏꯖꯔꯤ